ꯑꯩꯈꯣꯏꯒꯤ ꯃꯐꯝꯗ ꯂꯝ ꯀꯣꯏꯕ ꯃꯌꯥꯝ ꯑꯃ ꯂꯥꯛꯄꯒꯤ ꯃꯐꯝ ꯂꯩ ꯃꯐꯝ ꯑꯗꯨꯗꯤ ꯕꯤꯁꯅꯨꯄꯨꯔ ꯗꯤꯁꯇ꯭ꯔꯤꯛꯀꯤ ꯃꯅꯨꯡ ꯆꯟꯅ ꯂꯩꯕ ꯃꯣꯏꯔꯥꯡꯗꯅꯤ ꯃꯐꯝ ꯑꯁꯤꯗ ꯂꯣꯛꯇꯥꯛ ꯂꯣꯛꯇꯥꯛ ꯂꯦꯛ ꯂꯩ ꯂꯣꯛꯇꯥꯛ ꯂꯦꯛ ꯍꯥꯏꯕ ꯑꯁꯤ ꯅꯣꯔꯊ ꯏꯁꯇ ꯈ꯭ꯋꯥꯏꯗꯒꯤ ꯆꯥꯎꯕ ꯐ꯭ꯔꯦꯁ ꯋꯥꯇꯔ ꯂꯦꯛꯅꯤ ꯃꯁꯤꯗ ꯑꯩꯈꯣꯏꯒꯤ ꯋꯥꯔꯜꯒꯤ ꯃꯐꯝ ꯑꯃꯠꯇꯗ ꯐꯪꯗ꯭ꯔꯕ ꯃꯨꯠꯈꯤꯗꯣꯔꯕ ꯁꯥ ꯃꯈꯜ ꯑꯩꯈꯣꯏꯒꯤ ꯁꯉꯥꯏ ꯍꯥꯏꯕꯁꯤ ꯃꯐꯝ ꯑꯁꯤꯗ ꯂꯥꯛꯑꯒꯗꯤ ꯎꯕ ꯐꯪꯒꯅꯤ ꯑꯗꯨꯇꯁꯨ ꯅꯠꯇꯅ ꯑꯩꯈꯣꯏꯒꯤ ꯅꯦꯇꯥꯖꯤ ꯁꯨꯕꯥꯁ ꯆꯟꯗ꯭ꯔ ꯕꯣꯁꯅ ꯂꯩꯔꯝꯕ ꯌꯨꯝ ꯁꯤꯖꯤꯟꯅꯔꯝꯕ ꯄꯣꯠ ꯆꯩꯁꯤꯡꯁꯨ ꯎꯕ ꯐꯪꯒꯅꯤ ꯑꯗꯨꯒ ꯑꯃꯅ ꯁꯣꯔꯣꯛꯀꯤ ꯅꯥꯀꯟꯗ ꯐꯝꯂꯤꯕ ꯄꯣ ꯆꯩ ꯌꯣꯜꯂꯤꯕ ꯏꯃꯥ ꯏꯕꯦꯟ ꯃꯌꯥꯝ ꯑꯃꯁꯨ ꯐꯝꯃꯤ ꯃꯐꯝ ꯑꯁꯤꯗ ꯑꯩꯈꯣꯏꯒꯤ ꯊꯥꯏꯅꯒꯤ ꯑꯣꯏꯕ ꯆꯤꯟꯖꯥꯛ ꯑꯩꯈꯣꯏ ꯊꯥꯏꯅꯒꯤ ꯑꯣꯏꯕ ꯀꯜꯆꯔ ꯗ꯭ꯔꯦꯁ ꯃꯌꯥꯝ ꯑꯃꯁꯨ ꯌꯣꯜꯂꯤ ꯑꯗꯨꯒ ꯃꯐꯝ ꯑꯁꯤꯗ ꯍꯤ ꯃꯣꯇꯣꯔꯕꯣꯠ ꯁꯤꯡ ꯁꯤꯖꯤꯟꯅꯗꯨꯅ ꯂꯣꯛꯇꯥꯛꯀꯤ ꯐꯖꯕ ꯎꯕ ꯐꯪꯒꯅꯤ ꯑꯗꯨꯒ ꯃꯐꯝ ꯑꯁꯤꯗ ꯂꯦꯛꯅꯤꯡꯕ ꯂꯩꯅꯤꯡꯕ ꯌꯥꯎꯔꯒꯁꯨ ꯑꯗꯨꯒꯤ ꯈꯨꯗꯣꯡ ꯆꯥꯕꯁꯨ ꯂꯩ ꯌꯥꯝꯅ ꯐꯖꯕ ꯑꯃꯅ ꯂꯣꯛꯇꯥꯛꯀꯤ ꯃꯊꯛꯇ ꯇꯥꯎꯕ ꯐꯨꯝꯗꯤ ꯃꯊꯛꯇ ꯁꯥꯕ ꯌꯨꯝꯁꯤꯡ ꯂꯩ ꯃꯐꯝ ꯑꯁꯤꯗ ꯂꯩꯔꯒꯗꯤ ꯅꯨꯡꯗꯥꯡꯒꯤ ꯃꯇꯝꯗ ꯊꯥꯒꯤ ꯃꯉꯥꯜꯅ ꯊꯛꯇꯣꯔꯛꯄ ꯃꯉꯥꯜꯅ ꯏꯁꯤꯡꯗ ꯇꯥꯔꯕ ꯃꯇꯨꯡꯗ ꯊꯛꯇꯣꯔꯛꯄ ꯃꯉꯥꯜꯗꯨꯅ ꯍꯦꯟꯅ ꯐꯖꯕ ꯍꯥꯏꯕꯗꯨ ꯑꯣꯏꯍꯟꯂꯤ ꯃꯗꯨ ꯑꯗꯨꯒ ꯏꯔꯣꯏꯅꯅ ꯂꯣꯛꯇꯥꯛꯀꯤ ꯏꯌꯥꯏꯗ ꯂꯩꯕ ꯑꯥꯏꯂꯦꯟ ꯀꯔꯥꯡ ꯂꯩ ꯃꯐꯝ ꯑꯁꯤꯗ ꯆꯪꯒꯦ ꯍꯥꯏꯔꯒꯗꯤ ꯑꯩꯈꯣꯏꯅ ꯃꯣꯇꯣꯔꯕꯣꯠ ꯍꯤ ꯇꯣꯡꯗꯨꯅ ꯆꯪꯂꯒ ꯍꯦꯟꯅ ꯂꯣꯛꯇꯥꯛꯀꯤ ꯐꯖꯕꯁꯤꯕꯨ ꯍꯦꯟꯅ ꯃꯌꯦꯛ ꯁꯦꯡꯅ ꯎꯕꯗꯣ ꯉꯝꯍꯜꯂꯤ